ꯏꯀꯣ ꯍꯤꯁꯇꯣꯔꯤꯁꯤꯀꯦꯜ ꯄꯥꯛ ꯀꯪꯂꯥ ꯃ꯭ꯌꯨꯖꯤꯌꯝ ꯂꯪꯊꯕꯥꯜ ꯀꯣꯅꯨꯡ ꯏꯟꯗꯤꯔꯥ ꯄꯥꯛ ꯃꯥꯏꯀꯣꯜ ꯄꯥꯛ ꯁꯤꯇꯤ ꯕ꯭ꯌꯨ ꯁꯦꯀꯦꯟ ꯇꯋꯥꯔ ꯑꯥꯔ ꯀꯦ ꯁꯤ ꯑꯥꯔꯠ ꯒꯦꯂꯔꯤ ꯁꯤꯂꯣꯏ ꯂꯩꯃꯥꯏ ꯏꯀꯣꯂꯣꯖꯤꯀꯦꯜ ꯄꯥꯛ ꯃꯇꯥꯏ ꯒꯥꯔꯗꯦꯟ ꯁꯥꯟꯊꯩ ꯅꯦꯆꯔꯦꯜ ꯄꯥꯛ ꯃꯍꯥꯕꯂꯤ ꯇꯦꯝꯄꯜ ꯕꯔꯥꯛ ꯋꯥꯇꯔꯐꯣꯜ